ꯑꯥ ꯇꯥꯏ ꯑꯧ ꯃꯥꯅꯦ ꯎꯝ ꯑꯣ ꯂꯨꯍꯣꯡꯕꯒꯤ ꯑꯗꯨ ꯅꯪꯗꯨ ꯑꯁꯦꯝꯕ ꯑꯣꯏꯅ ꯑꯣꯏꯗꯣꯏꯔꯥ ꯑꯍꯤꯡꯕ ꯑꯣꯏꯅ ꯑꯣꯏꯗꯣꯏꯔꯥ ꯑꯣ ꯑꯗꯣ ꯑꯁꯦꯝꯕꯗꯨꯗꯤ ꯑꯁꯦꯝꯕꯁꯤ ꯀꯦ ꯖꯤꯗ ꯆꯍꯨꯝ ꯑꯗꯨꯃꯥꯏꯅ ꯂꯩꯔꯝꯒꯅꯤ ꯑꯣ ꯌꯦꯡꯉꯒꯦ ꯈꯔ ꯌꯥꯝ ꯀꯟ ꯌꯦꯡꯕꯗꯤ ꯌꯥꯗ꯭ꯔꯦ ꯑꯩꯈꯣꯏ ꯑꯁꯦꯝꯕꯅꯤꯅꯀꯣ ꯑꯗꯣ ꯃꯥꯒꯤ ꯃꯥꯒꯤ ꯀꯩꯒꯤ ꯂꯧꯊꯣꯛꯈꯤꯕ ꯈꯣꯠꯈꯤꯕ ꯑꯗꯨꯝꯕ ꯂꯩꯕꯅꯤꯅ ꯑꯗꯨ ꯐꯔꯦ ꯌꯦꯡꯉꯁꯤ ꯂꯧꯒꯦ ꯍꯥꯏꯔꯗꯤ ꯑꯗꯨ ꯑꯣꯖꯥꯅ ꯂꯨꯍꯣꯡꯕ ꯂꯩ ꯍꯥꯏꯕ꯭ꯔꯣ ꯀꯦ ꯖꯤ ꯀꯦ ꯖꯤ ꯀꯨꯟ ꯊ꯭ꯔꯥꯃꯨꯛꯂꯥ ꯀꯨꯟꯃꯨꯛꯂꯣ ꯑꯣ ꯑꯣ ꯑꯗꯨꯗꯤ ꯂꯧꯕꯗꯨ ꯑꯗꯨꯝ ꯂꯥꯛꯑꯣ ꯑꯗꯨ ꯃꯃꯟꯗꯨꯗꯤ ꯁꯨꯃꯥꯏꯅ ꯈꯪꯉꯣ ꯀꯩꯅꯣ ꯇꯧꯋꯦ ꯑꯣ ꯑꯗꯨ ꯑꯥ ꯑꯗꯨꯝ ꯌꯥꯡꯈꯩꯃꯨꯛ ꯑꯗꯨꯝ ꯇꯥꯔꯒꯦ ꯆꯅꯤꯌꯥꯡꯈꯩ ꯑꯗ꯭ꯋꯥꯏꯗ ꯑꯣꯏꯁꯨ ꯌꯦꯡꯉꯒ ꯑꯗꯨꯝ ꯑꯗꯨꯃꯥꯏꯅ ꯌꯦꯡꯉ ꯑꯗꯨꯝ ꯄꯤꯔꯒꯦ ꯑꯗꯨꯝ ꯂꯥꯛꯄꯤꯔꯣ ꯑꯗꯨꯝ ꯅꯪ ꯅꯪ ꯂꯥꯛꯀꯗꯕ ꯇꯥꯏꯃꯤꯡꯗ ꯎꯝ ꯑꯥ ꯂꯩꯅꯤ ꯂꯩꯅꯤ ꯂꯩꯅꯤ ꯌꯦꯟ ꯑꯔꯤꯕ ꯂꯩꯅꯤ ꯑꯆꯧꯕ ꯂꯩꯅꯤ ꯌꯥꯅꯤ ꯌꯥꯅꯤ ꯑꯣꯐꯥ ꯑꯥ ꯁꯤꯁꯤ ꯀꯩꯅꯣ ꯇꯧꯕꯅꯦ ꯑꯩꯈꯣꯏ ꯁꯤꯗ ꯃꯤꯒꯤꯗꯒꯤ ꯈꯔ ꯈꯔ ꯑꯩꯈꯣꯏꯒꯤ ꯀꯦ ꯖꯤ ꯑꯅꯤ ꯑꯃ ꯃꯈꯥꯏ ꯑꯅꯤ ꯁꯤꯗꯒꯤ ꯂꯧꯔꯛꯑꯒ ꯑꯩꯈꯣꯏ ꯀꯦ ꯖꯤ ꯑꯍꯨꯝ ꯇꯥꯕ ꯃꯔꯤ ꯇꯥꯕ ꯁꯨꯝꯕ ꯌꯥꯎꯕꯁꯤꯅ ꯍꯥꯟꯅ ꯂꯣꯏ ꯑꯩꯈꯣꯏꯅ ꯌꯣꯟꯊꯣꯛꯑꯦ ꯑꯆꯧꯕꯁꯦ ꯑꯗꯨꯒ ꯈꯔ ꯄꯤꯛꯍꯧꯕꯗꯨꯅ ꯌꯨꯝꯗ ꯊꯝꯃꯒ ꯏꯁꯥꯅ ꯁꯛꯀꯠꯂꯒ ꯑꯗꯨꯃꯥꯏꯅ ꯀꯦ ꯖꯤ ꯈꯔ ꯆꯥꯎꯍꯜꯂꯒ ꯑꯗꯨꯃꯥꯏꯁꯨ ꯑꯗꯨꯝ ꯇꯧꯕ ꯌꯥꯎꯋꯤ ꯑꯗꯨ ꯄꯤꯛꯅ ꯂꯣꯏꯕꯁꯨ ꯌꯥꯎꯋꯤ ꯑꯗꯣ ꯍꯟꯗꯛꯀꯤꯁꯤ ꯑꯗꯨꯝ ꯑꯩꯈꯣꯏ ꯑꯔꯣꯏꯕꯁꯨ ꯌꯥꯎꯋꯦ ꯑꯩ ꯏꯁꯥ ꯊꯥꯛꯀꯠꯄꯁꯤꯗꯒꯤ ꯑꯣꯏꯅ ꯄꯤꯔꯒꯦ ꯎꯝ ꯎꯝ ꯑꯣ ꯌꯥꯅꯤ ꯌꯥꯅꯤ ꯑꯗꯨꯝ ꯀꯟꯇꯦꯛ ꯅꯝꯕꯔꯁꯤ ꯄꯥꯎꯅꯔꯤꯕ ꯅꯝꯕꯔꯁꯤꯗ ꯑꯗꯨꯝ ꯇꯧꯁꯜꯂꯛꯑꯣ ꯅꯣꯏ ꯂꯥꯛꯑꯝꯗꯥꯏꯗ ꯑꯗꯨꯝ ꯍꯥꯏꯔꯛꯑꯣ ꯑꯩ ꯁꯤꯁꯦ ꯄꯨꯡ ꯑꯁꯨꯛꯇ ꯂꯥꯛꯑꯅꯤ ꯍꯥꯏꯕꯗꯣ ꯍꯥꯏꯔꯛꯑꯣ ꯑꯩ ꯂꯦꯡꯗꯅ ꯂꯩꯔꯝꯃꯒꯦ ꯆꯠꯊꯣꯛꯑꯒꯁꯨ ꯑꯩ ꯏꯁꯥ ꯂꯩꯅꯉꯥꯏ ꯍꯣꯠꯅꯔꯒꯦ ꯑꯗꯨꯃꯥꯏꯅ ꯁꯤꯜꯂꯨ ꯑꯣ ꯌꯥꯅꯤ ꯌꯥꯅꯤ ꯀꯩꯁꯨ ꯀꯥꯏꯗꯦꯗ ꯑꯗꯨꯝ ꯍꯥꯟꯅ ꯑꯗꯨꯝ ꯗꯔꯀꯥꯔ ꯂꯩꯕ ꯑꯗꯨꯝ ꯑꯗꯨꯝ ꯆꯤꯛꯀꯟꯒꯤ ꯁꯤ ꯂꯩ ꯁꯤ ꯂꯩ ꯍꯥꯏꯕꯗꯨ ꯑꯗꯨꯝ ꯍꯥꯏꯕꯤꯔꯛꯑꯣ ꯑꯗꯨꯝ ꯌꯥꯅꯤ ꯑꯩꯈꯣꯏ ꯑꯗꯨꯝ ꯈꯔ ꯃꯥꯡꯖꯧꯅꯅ ꯑꯗꯨꯝ ꯍꯥꯏꯔꯛꯑꯣ ꯉꯁꯤ ꯍꯥꯏꯔꯤꯕ ꯁꯨꯃꯥꯏꯅ ꯑꯗꯨꯒ ꯑꯗꯨꯝ ꯁꯤꯟꯒꯦ ꯌꯥꯅꯤ ꯑꯣ ꯀꯦ ꯖꯤ ꯃꯔꯤ ꯃꯉꯥ ꯁꯤꯒꯤ ꯆꯥꯡꯗ ꯑꯗꯨꯝ ꯃꯔꯤ ꯑꯍꯨꯝ ꯑꯍꯨꯝ ꯃꯔꯤꯗꯩꯗꯤ ꯇꯥꯔꯔꯣꯏ ꯑꯗꯨꯏ ꯆꯥꯡꯗ ꯑꯣꯏꯍꯜꯂꯁꯤ ꯃꯉꯥ ꯐꯥꯎ ꯌꯧꯔꯛꯄ ꯌꯥꯏ ꯌꯥꯏꯌꯦ ꯌꯥꯏꯌꯦ ꯅꯪꯅ ꯑꯗꯨꯝ ꯈꯔ ꯀꯥꯞꯀꯦꯁꯨ ꯌꯥꯏꯌꯦ ꯑꯗꯨ ꯀꯥꯞꯄꯛꯑꯁꯨ ꯌꯥꯏ ꯀꯥꯞꯄꯛꯇ꯭ꯔꯁꯨ ꯑꯗꯨꯝ ꯐꯣꯟꯗ ꯐꯥꯎꯅ ꯂꯥꯛꯑꯁꯨ ꯌꯥꯏ ꯑꯗꯨꯝ ꯈꯨꯗꯣꯡꯆꯥꯕꯗꯤ ꯑꯗꯨꯝ ꯄꯤꯅꯤꯗ ꯌꯥꯅꯤꯗ ꯌꯥꯏ ꯌꯥꯏ ꯌꯥꯏ ꯍꯣꯏ ꯍꯣꯏ